ꯃꯃꯥꯡꯉꯩ ꯃꯇꯝꯗ ꯅꯤꯡꯊꯧꯒꯤ ꯃꯇꯝꯗ ꯑꯩꯈꯣꯏꯒꯤ ꯃꯅꯤꯄꯨꯔꯗ ꯏꯔꯥꯡ ꯌꯥꯝꯅ ꯊꯣꯛꯈꯤ ꯃꯔꯝ ꯑꯗꯨꯅ ꯂꯥꯟ ꯀꯌꯥ ꯊꯦꯡꯅꯈꯤ ꯂꯥꯟꯗꯨꯅ ꯃꯔꯝ ꯑꯣꯏꯔꯒ ꯃꯅꯤꯄꯨꯔꯗꯒꯤ ꯃꯐꯝ ꯀꯌꯥ ꯀꯌꯥꯗ ꯍꯣꯡꯈꯤ ꯁꯝꯅ ꯍꯥꯏꯔꯕꯗ ꯑꯩꯈꯣꯏꯒꯤ ꯃꯅꯤꯄꯨꯔꯒꯤ ꯃꯤ ꯀꯌꯥꯃꯔꯨꯝ ꯕꯪꯂꯥꯗꯦꯁ ꯀꯁꯥꯔ ꯑꯗꯨꯗꯒꯤ ꯇ꯭ꯔꯤꯄꯨꯔꯥ ꯑꯁꯤꯅꯆꯤꯡꯕ ꯀꯌꯥ ꯑꯃꯔꯣꯝꯗ ꯍꯧꯖꯤꯛꯁꯨ ꯂꯩꯔꯤ ꯃꯈꯣꯏ ꯑꯁꯤ ꯃꯤ ꯌꯥꯝꯗꯕꯅ ꯃꯔꯝ ꯑꯣꯏꯔꯒ ꯃꯈꯣꯏꯗ ꯅꯨꯡꯉꯥꯏꯇꯕ ꯐꯥꯎꯏ ꯃꯈꯣꯏꯅ ꯍꯜꯂꯛꯀꯦ ꯍꯥꯏꯔꯒꯁꯨ ꯍꯜꯂꯛꯄ ꯍꯦꯛꯇ ꯌꯥꯗꯕ ꯍꯧꯖꯤꯛ ꯃꯈꯣꯏꯅ ꯍꯣꯡꯈ꯭ꯔꯕꯅꯤꯅ ꯆꯍꯤ ꯀꯌꯥ ꯀꯌꯥꯒꯤ ꯃꯃꯥꯡꯗ ꯍꯣꯡꯈ꯭ꯔꯕꯅꯤꯅ ꯃꯈꯣꯏ ꯍꯦꯛꯇ ꯍꯜꯂꯛꯄ ꯌꯥꯗꯦ ꯃꯈꯣꯏꯅ ꯃꯐꯝ ꯑꯗꯨꯗ ꯂꯩꯕ ꯃꯇꯝꯗ ꯃꯈꯣꯏꯗ ꯈꯨꯗꯣꯡꯆꯥꯗꯕ ꯀꯌꯥ ꯑꯃꯔꯣꯝꯁꯨ ꯊꯦꯡꯅꯩ ꯁꯝꯅ ꯍꯥꯏꯔꯕꯗ ꯃꯈꯣꯏꯅ ꯐꯦꯁꯇꯤꯚꯦꯜ ꯑꯃ ꯂꯥꯛꯄ ꯃꯇꯝꯗ ꯅꯠꯇ꯭ꯔꯒ ꯀꯩꯅꯣꯝ ꯑꯃ ꯍꯦꯛꯇ ꯇꯧꯅꯤꯡꯏ ꯍꯥꯏꯗꯨꯅ ꯇꯧꯒꯦ ꯍꯥꯏꯕ ꯃꯇꯝꯗ ꯃꯈꯣꯏꯒꯤ ꯁꯔꯀꯥꯔ ꯑꯗꯨꯅ ꯃꯈꯣꯏꯅ ꯃꯤ ꯌꯥꯝꯗꯕꯅ ꯃꯔꯝ ꯑꯣꯏꯗꯨꯅ ꯌꯥꯕꯤꯔꯛꯑꯣꯏꯗ꯭ꯔꯥ ꯍꯥꯏꯕꯒꯤ ꯅꯠꯇ꯭ꯔꯒ ꯑꯇꯣꯞꯄ ꯖꯥꯇꯤꯁꯤꯡꯗꯒꯤ ꯃꯈꯣꯏꯗ ꯊ꯭ꯔꯦꯠ ꯂꯥꯛꯀꯗ꯭ꯔꯥ ꯍꯥꯏꯕꯒꯤ ꯋꯥꯈꯜꯗ ꯃꯈꯣꯏꯗ ꯌꯥꯝꯅ ꯑꯀꯤꯕ ꯐꯥꯎꯏ ꯃꯁꯤꯅꯤ ꯈꯨꯗꯣꯡ ꯆꯥꯗꯕ ꯀꯌꯥ ꯑꯃ ꯍꯥꯏꯔꯒ ꯃꯈꯣꯏꯅ ꯍꯧꯖꯤꯛ ꯍꯧꯖꯤꯛ ꯊꯦꯡꯅꯔꯤꯕꯁꯤ